ꯑꯩꯁꯦ ꯒꯣꯍꯥꯇꯤꯗꯒꯤ ꯀꯣꯍꯤꯃꯥ ꯐꯥꯎꯁꯦ ꯇ꯭ꯔꯦꯟꯗ ꯆꯠꯀꯦ ꯇꯧꯕꯅꯦ ꯑꯗꯨ ꯇ꯭ꯔꯦꯟ ꯕꯨꯀꯤꯡꯁꯦ ꯑꯣꯟꯂꯥꯏꯟꯗꯗꯤ ꯇꯧꯐꯝꯗꯤ ꯆꯪꯉꯦꯕꯀꯣ ꯑꯗꯨ ꯑꯣꯏꯔꯁꯨ ꯀꯔꯝꯍꯥꯏꯅ ꯇꯧꯒꯦꯔꯥ ꯍꯥꯏꯕꯁꯦ ꯈꯪꯗꯦ ꯑꯣꯟꯂꯥꯏꯟ ꯇꯧꯒꯦꯔꯥ ꯑꯣꯐꯂꯥꯏꯟ ꯑꯣꯐꯂꯥꯏꯟ ꯇꯧꯕꯅ ꯐꯕ꯭ꯔ ꯑꯣꯟꯂꯥꯏꯟ ꯇꯧꯕꯅ ꯐꯕ꯭ꯔ ꯍꯥꯏꯕꯁꯦ ꯈꯪꯗ꯭ꯔꯦꯕ ꯑꯗꯨ ꯅꯪꯅ ꯈꯔ ꯇꯥꯛꯄꯤꯌꯨꯅꯦ ꯑꯁꯤ ꯇ꯭ꯔꯦꯟ ꯑꯁꯤ ꯕꯨꯀꯤꯡ ꯇꯧꯕꯁꯦ ꯑꯣꯟꯂꯥꯏꯟꯗ ꯇꯧꯔꯒꯅ ꯊꯨꯒꯦꯔ ꯑꯣꯐꯂꯥꯏꯟꯗ ꯇꯧꯔꯒꯅ ꯊꯨꯒꯦꯔ ꯅꯠꯇ꯭ꯔꯒ ꯀꯔꯝꯕꯗꯅ ꯍꯦꯟꯅ ꯄꯩꯁꯥ ꯆꯪꯕ꯭ꯔ ꯅꯠꯇ꯭ꯔꯒ ꯀꯔꯝꯕꯗꯅ ꯍꯦꯟꯅ ꯄꯩꯁꯥ ꯌꯥꯝꯗꯕ꯭ꯔ ꯍꯥꯏꯕꯁꯦ ꯈꯔ ꯇꯥꯛꯄꯤꯌꯣ ꯑꯗꯨ ꯑꯩꯁꯦ ꯀꯔꯤꯁꯨ ꯈꯪꯗ꯭ꯔꯦꯕ ꯑꯍꯥꯟꯕ ꯑꯣꯏꯗꯣꯏꯅꯤ ꯁꯤ ꯑꯩꯅ ꯇ꯭ꯔꯦꯟ ꯇꯣꯡꯂꯒ ꯆꯠꯀꯗꯧꯕꯁꯤ ꯇ꯭ꯔꯦꯟ ꯕꯨꯀꯤꯡꯁꯨ ꯑꯩꯁꯦ ꯇꯧꯅꯤꯡꯉꯥꯏ ꯃꯐꯝꯗꯤ ꯑꯣꯞꯁꯟ ꯃꯌꯥꯝ ꯊꯣꯛꯂꯛꯑꯦ ꯑꯗꯨ ꯑꯣꯏꯔꯁꯨ ꯑꯩꯁꯦ ꯉꯥꯎꯈ꯭ꯔꯦ ꯀꯔꯝꯕꯗ ꯅꯝꯒꯦꯔꯥ ꯀꯔꯤꯕꯨ ꯍꯥꯟꯅ ꯀ꯭ꯂꯤꯛ ꯇꯧꯒꯦꯔ ꯀꯔꯥꯏꯗ ꯆꯪꯒꯦꯔ ꯑꯗꯨ ꯅꯪꯅ ꯈꯔ ꯇꯥꯛꯄꯤꯌꯨ ꯑꯩꯁꯦ ꯇ꯭ꯔꯦꯟꯅ ꯅꯠꯇ꯭ꯔꯗꯤ ꯎꯄꯥꯏ ꯂꯩꯇ꯭ꯔꯕ ꯑꯍꯥꯟꯕ ꯇ꯭ꯔꯦꯟ ꯇꯣꯡꯕꯁꯨ ꯑꯣꯏꯔꯕ ꯑꯗꯨꯅ ꯑꯩꯁꯦ ꯀꯔꯤꯝꯃꯇ ꯒ꯭ꯌꯥꯟ ꯇꯥꯗ꯭ꯔꯦ ꯅꯪꯅ ꯍꯥꯏꯕꯤꯌꯨ ꯑꯗꯨꯒ ꯑꯁꯤꯗ ꯇ꯭ꯔꯦꯟ ꯇꯤꯀꯦꯠ ꯕꯨꯀꯤꯡ ꯇꯧꯈ꯭ꯔ ꯃꯇꯨꯡꯗ ꯑꯣꯟꯂꯥꯏꯟꯗ ꯀꯛꯂꯒꯅ ꯑꯩꯁꯤ ꯇꯤꯀꯦꯠ ꯄꯦꯄꯔ ꯃꯣꯏꯅ ꯄꯤꯒꯦꯔ ꯅꯠꯇ꯭ꯔꯒ ꯀꯔꯝꯍꯥꯏꯅ ꯇꯧꯒꯦꯔ ꯑꯣꯟꯂꯥꯏꯟꯗ ꯐꯣꯟꯗ ꯑꯗꯨꯝ ꯄꯥꯏꯒꯦꯔ ꯑꯣꯐꯂꯥꯏꯟꯒꯤꯅ ꯇꯤꯀꯦꯠ ꯄꯤꯔꯅꯤ ꯇꯤꯀꯦꯠ ꯄꯤꯔꯒ ꯑꯗꯨꯗꯒꯤ ꯇꯤꯀꯦꯠꯁꯦ ꯑꯩ ꯀꯅꯥꯕꯨ ꯄꯤꯔꯨꯒꯦꯔ ꯀꯅꯥꯕꯨ ꯎꯠꯀꯦꯔ ꯅꯠꯇ꯭ꯔꯒ ꯑꯩꯒꯤ ꯇꯤꯀꯦꯠꯇ ꯑꯩꯒꯤ ꯐꯝꯐꯝꯒꯤ ꯁꯤꯠꯁꯦ ꯏꯕꯤꯒꯦꯔ ꯍꯥꯏꯕꯁꯦ ꯅꯪꯅ ꯈꯔ ꯇꯥꯛꯄꯤꯌꯨ ꯑꯩ ꯀꯔꯤꯒꯨꯝꯕ ꯑꯗꯨꯒꯤ ꯇꯤꯀꯦꯠ ꯄꯨꯔꯒ ꯆꯪꯈ꯭ꯔꯒꯅ ꯑꯩꯒꯤ ꯁꯤꯠꯁꯦ ꯀꯔꯝꯍꯥꯏꯅ ꯊꯤꯒꯦꯔ ꯑꯗꯨꯒꯤ ꯇꯤꯀꯦꯠꯇ ꯀꯔꯝꯕ ꯃꯄꯥꯗ ꯑꯩꯒꯤ ꯁꯤꯠ ꯅꯝꯕꯔ ꯌꯥꯎꯒꯦꯔ ꯍꯥꯏꯕꯗꯨ ꯅꯪꯅ ꯈꯔ ꯇꯥꯛꯄꯤꯌꯨ ꯑꯗꯨ ꯑꯗꯨꯒ ꯈ꯭ꯋꯥꯏ ꯂꯨꯕꯗꯤ ꯑꯩ ꯇꯤꯀꯦꯠ ꯀꯛꯈ꯭ꯔꯒ ꯑꯣꯟꯂꯥꯏꯟꯗ ꯀꯔꯤꯒꯨꯝꯕ ꯇꯤꯀꯦꯠ ꯀꯛꯈ꯭ꯔꯒ ꯑꯗꯨꯒꯤ ꯇꯤꯀꯦꯠꯁꯦ ꯁꯥꯏꯕꯔꯗ ꯆꯤꯡꯊꯣꯛꯀꯗꯕ꯭ꯔ ꯅꯠꯇ꯭ꯔꯒ ꯑꯩꯒꯤ ꯐꯣꯟꯗ ꯑꯗꯨꯝ ꯄꯨꯔꯒ ꯐꯣꯟꯗ ꯑꯥ ꯃꯣꯏꯅ ꯇꯤꯀꯦꯠ ꯌꯦꯡꯒꯗꯧꯕ ꯃꯤꯈꯣꯏꯅ ꯐꯣꯟꯗ ꯌꯦꯡꯒꯦꯔ ꯅꯠꯇ꯭ꯔꯒ ꯑꯩꯁꯦ ꯑꯗꯨꯒꯤ ꯀꯛꯈꯤꯕꯗꯣ ꯆꯦꯗꯣ ꯎꯠꯅꯉꯥꯏ ꯆꯤꯡꯊꯣꯛꯑꯒ ꯄꯨꯒꯗꯧꯕ꯭ꯔ ꯍꯥꯏꯕꯁꯦ ꯑꯃꯠꯇ ꯍꯥꯏꯕꯤꯌꯨ ꯅꯠꯇ꯭ꯔꯒ ꯑꯣꯐꯂꯥꯏꯟꯗ ꯀꯛꯑꯒꯅ ꯑꯩ ꯑꯗꯨꯒꯤ ꯇꯤꯀꯦꯠꯁꯦ ꯄꯥꯏꯔꯒ ꯇꯤꯀꯦꯠꯁꯦ ꯇ꯭ꯔꯦꯟ ꯃꯅꯨꯡꯗ ꯎꯠꯀꯗꯕ꯭ꯔ ꯅꯠꯇ꯭ꯔꯒ ꯇ꯭ꯔꯦꯟ ꯇꯣꯡꯗ꯭ꯔꯤꯉꯩ ꯃꯃꯥꯡꯗ ꯃꯣꯏꯒꯤ ꯆꯦꯛ ꯄꯣꯁꯀꯨꯝꯕ ꯂꯩꯕ꯭ꯔ ꯆꯦꯛ ꯄꯣꯏꯟꯒꯨꯝꯕ ꯂꯩꯕ꯭ꯔ ꯑꯗꯨꯗꯣ ꯎꯠꯀꯗꯕ꯭ꯔ ꯍꯥꯏꯕꯁꯦ ꯅꯪꯅ ꯈꯔ ꯒ꯭ꯌꯥꯟ ꯄꯤꯕꯤꯌꯨ ꯑꯩꯗꯤ ꯑꯍꯥꯟꯕ ꯑꯣꯏꯕꯅꯤꯅ ꯑꯩ ꯀꯔꯤꯃꯇ ꯈꯪꯗ꯭ꯔꯦ ꯀꯃꯥꯏꯅ ꯇꯤꯛꯀꯦꯠ ꯄꯥꯏꯔꯒ ꯆꯪꯒꯦꯔ ꯑꯣꯐꯂꯥꯏꯟꯅ ꯐꯕ꯭ꯔ ꯑꯣꯟꯂꯥꯏꯟꯅ ꯐꯕ꯭ꯔꯁꯨ ꯑꯩ ꯑꯃꯇ ꯒ꯭ꯌꯥꯟ ꯃꯦꯟ ꯃꯥꯟ ꯇꯥꯗ꯭ꯔꯦ ꯈꯪꯗ꯭ꯔꯦ